ꯑꯩꯅ ꯌꯥꯝꯅ ꯄꯥꯝꯖꯕ ꯔꯦꯁꯤꯄꯤ ꯑꯁꯤ ꯌꯦꯟ ꯊꯣꯡꯕ ꯑꯩꯈꯣꯏꯒꯤ ꯃꯩꯇꯩꯒꯤ ꯌꯥꯝꯅ ꯀ꯭ꯂꯥꯁꯤꯛ ꯑꯣꯏꯕ ꯑꯩꯈꯣꯏꯒꯤ ꯌꯥꯝꯅ ꯊꯥꯏꯅꯒꯤ ꯑꯣꯏꯕ ꯃꯑꯣꯡꯗ ꯊꯣꯡꯕ ꯑꯩꯈꯣꯏꯒꯤ ꯁꯤꯡꯗ ꯊꯣꯡꯕ ꯌꯦꯟ ꯃꯩꯈꯨ ꯃꯅꯝꯒ ꯍꯥꯏꯐꯦꯠ ꯐꯦꯠ ꯅꯝꯃꯒ ꯃꯅꯤꯟꯒ ꯈꯔ ꯂꯩꯔꯀꯥꯟꯗ ꯃꯍꯤꯅ ꯈꯔ ꯌꯥꯝꯂꯞ ꯇꯧꯔꯒ ꯑꯂꯨꯒ ꯈꯔ ꯆꯥꯎꯔꯞ ꯆꯥꯎꯔꯞ ꯇꯧꯔꯀꯥꯟꯗ ꯊꯣꯡꯖꯕ ꯉꯛꯁꯪ ꯉꯥꯡꯅ ꯊꯣꯡꯕ ꯌꯦꯟꯗꯣ ꯌꯥꯝꯅ ꯆꯥꯖꯅꯤꯡꯉꯤ ꯌꯥꯝꯅꯁꯨ ꯄꯥꯝꯖꯩ ꯌꯥꯝꯅꯁꯨ ꯍꯥꯎꯖꯩ ꯌꯥꯝꯅꯁꯨ ꯊꯣꯡꯖꯩ